ꯍꯂꯣ ꯍꯥꯎ ꯑꯣ ꯗꯨꯀꯥꯟ ꯂꯩꯕ꯭ꯔꯣ ꯑꯣ ꯀꯔꯤ ꯀꯔꯤ ꯑꯉꯥꯡꯒꯤ ꯀꯩꯀꯩꯅꯣ ꯈꯔ ꯂꯩꯒꯦ ꯇꯧꯕ ꯏꯆꯥꯅꯨꯄꯤ ꯂꯨꯍꯣꯡꯕꯒꯤ ꯃꯥꯏ ꯄꯨꯈꯝ ꯇꯦꯡꯀꯣꯠ ꯂꯨꯍꯣꯡꯕ ꯑꯃꯒꯤ ꯑꯥꯏꯇꯦꯝꯗꯣ ꯑꯣ ꯍꯣꯏ ꯍꯣꯏ ꯑꯣ ꯑꯣ ꯑꯗꯨ ꯅꯣꯏꯒꯤ ꯗꯨꯀꯥꯟꯗꯨꯒꯤ ꯃꯅꯥꯛꯇ ꯑꯦꯂꯦꯛꯇ꯭ꯔꯣꯅꯤꯛꯀꯤ ꯄꯣꯠꯇꯤ ꯀꯥꯏ ꯋꯥꯥꯏꯗ ꯂꯩꯒꯦ ꯑꯣ ꯍꯣꯏ ꯑꯗꯨꯅꯦ ꯑꯩꯁꯨ ꯑꯗꯨꯃꯥꯏꯅ ꯅꯣꯏꯗꯒꯤ ꯍꯥꯟꯅ ꯄꯣꯠꯇꯨ ꯂꯩꯊꯣꯛꯑꯦꯗꯅ ꯑꯗꯨ ꯂꯣꯏꯔꯒ ꯏꯆꯥꯅꯨꯄꯤꯅ ꯇꯤ ꯚꯤ ꯑꯃ ꯈꯜꯂꯤ ꯑꯄꯥꯛ ꯑꯃ ꯃꯥꯅ ꯑꯗꯨꯒꯤ ꯇꯤ ꯚꯤ ꯑꯄꯥꯛꯄꯗꯨ ꯂꯩꯕꯤꯌꯣꯅ ꯑꯗꯨ ꯀꯩꯅꯣ ꯇꯧꯕ꯭ꯔꯣ ꯑꯩꯈꯣꯏꯒꯤ ꯂꯥꯏꯒꯤ ꯀꯣꯟ ꯂꯥꯏ ꯈꯣꯏꯔꯝꯕꯒꯤꯗꯣ ꯑꯗꯨꯒꯤ ꯄꯣꯠ ꯆꯩ ꯌꯣꯁꯕꯤ ꯍꯥꯏꯕ꯭ꯔꯥ ꯑꯃ ꯂꯥꯏꯒꯤꯗ ꯊꯥꯡꯒꯠꯅꯕ ꯑꯃ ꯌꯥꯎꯗꯥꯏꯅꯦ ꯃꯃꯟꯗꯤ ꯀꯌꯥ ꯀꯌꯥꯃꯨꯛ ꯄꯤꯒꯦ ꯑꯗꯨꯕꯨ ꯌꯥꯝ ꯇꯥꯡꯕ꯭ꯔꯣ ꯑꯣ ꯑꯗꯨꯒꯤꯗꯣ ꯃꯥꯒꯤ ꯖꯨꯔꯥ ꯁꯦꯠ ꯑꯃ ꯂꯧꯒꯦ ꯇꯧꯕ ꯑꯗꯒꯤ ꯃꯥꯏ ꯄꯨꯈꯝ ꯇꯦꯡꯀꯣꯠ ꯑꯗꯒꯤ ꯇꯦꯀꯂꯤ ꯀꯦꯇꯂꯤ ꯍꯥꯏꯕ꯭ꯔꯥ ꯇꯦꯀꯂꯤ ꯍꯥꯏꯕ꯭ꯔꯥ ꯑꯗꯨ ꯁꯅꯥꯕꯨꯟ ꯀꯣꯔꯐꯨꯗꯤ ꯌꯥꯎꯕ꯭ꯔꯥ ꯑꯣ ꯀꯣꯔꯐꯨ ꯎꯝ ꯎꯝ ꯑꯅꯧꯕ ꯑꯥꯏꯇꯦꯝꯗꯨꯁꯨ ꯈꯔ ꯂꯧꯒꯦ ꯇꯧꯕ ꯑꯗꯨꯅ ꯂꯨꯍꯣꯡꯕ ꯑꯃꯒꯤ ꯆꯪꯕ ꯑꯥꯏꯇꯦꯝꯁꯤ ꯌꯥꯝ ꯌꯥꯝꯕꯀꯣ ꯗꯨꯀꯥꯟ ꯐꯝꯕ ꯅꯣꯏꯅ ꯈꯪꯉꯝꯒꯅꯤꯕ ꯑꯥꯏꯇꯦꯝ ꯃꯌꯥꯝꯁꯤ ꯑꯣ ꯑꯣ ꯌꯥꯏ ꯌꯥꯏ ꯑꯗꯨꯗꯤ ꯑꯗꯨ ꯂꯨꯄꯥ ꯀꯌꯥꯃꯨꯛ ꯆꯪꯒꯗꯧ ꯃꯥꯟꯒꯦ ꯃꯥꯒꯤ ꯂꯨꯍꯣꯡꯕ ꯑꯃꯒꯤ ꯑꯥꯏꯇꯦꯝꯁꯦ ꯂꯣꯏ ꯂꯩꯕꯗ ꯍꯣꯏ ꯑꯍꯣꯡꯕ ꯍꯣꯡꯗꯕ ꯂꯩꯗꯅꯀꯣ ꯎꯝ ꯎꯝ ꯑꯩꯈꯣꯏꯒꯤ ꯃꯇꯥꯏ ꯃꯇꯥꯏꯗ ꯃꯍꯛ ꯃꯍꯛ ꯑꯩꯈꯣꯏꯒꯤ ꯐꯣꯜꯗꯤꯡꯒꯤ ꯇꯥꯏꯞꯇ ꯄꯠ ꯂꯥꯎ ꯁꯠꯇꯣꯛꯄꯤꯒ ꯂꯩ ꯑꯃ ꯂꯩꯕꯗꯣ ꯑꯥ ꯑꯗꯨꯗꯣ ꯂꯩꯒ ꯃꯍꯨꯠ ꯃꯍꯨꯠꯀ ꯌꯥꯝ ꯍꯨꯠꯄꯗꯣ ꯑꯣ ꯑꯗꯨ ꯌꯥꯝ ꯄꯥꯝꯝꯦꯌꯦ ꯑꯗꯨꯒꯤꯗꯣ ꯑꯃꯒ ꯆꯨꯝꯅꯒꯤꯗꯨꯒꯀꯣ ꯑꯗꯨꯒ ꯇꯧꯔꯒ ꯂꯧꯒꯦ ꯇꯧꯕ ꯑꯥ ꯑꯗꯨ ꯁꯦꯠꯇꯨ ꯃꯃꯟ ꯀꯌꯥ ꯂꯩꯒꯦ ꯑꯗꯣ ꯑꯦ ꯅꯣꯏꯗꯤ ꯍꯣꯡꯉꯤꯅ ꯑꯃꯒ ꯆꯥꯇ꯭ꯔꯦꯠ ꯑꯣꯏꯗꯤ ꯃꯌꯥꯝꯅ ꯂꯤꯁꯤꯡ ꯑꯅꯤ ꯆꯥꯝꯃꯉꯥ ꯑꯗꯨꯃꯥꯏꯅ ꯂꯣꯏ ꯍꯥꯏꯅꯩꯅ ꯂꯧꯒꯅꯤꯗ ꯃꯌꯥꯝ ꯃꯌꯥꯝ ꯂꯧꯒꯗꯧꯅꯤꯗ ꯎꯝ ꯔꯤꯁꯤꯞ ꯅꯨꯡꯗꯤ ꯂꯣꯏ ꯁꯥꯏꯀꯣ ꯑꯣ ꯔꯤꯁꯤꯞ ꯅꯨꯡ ꯑꯗꯨꯝ ꯁꯥꯏ ꯑꯗꯨꯅꯦ ꯑꯗꯨꯅ ꯑꯣ ꯑꯗꯨ ꯑꯗꯨꯅ ꯑꯗꯨꯉꯩ ꯄꯣꯠꯇꯣ ꯑꯝꯇ ꯂꯧꯔꯒ ꯀꯩꯅꯣ ꯇꯧꯒꯦ ꯇꯧꯅꯤ ꯑꯩ ꯇꯧꯋꯤꯁꯦ ꯅꯤꯉꯥꯏ ꯑꯗꯨꯝ ꯇꯧ ꯂꯩꯕ ꯂꯨꯍꯣꯡꯕꯗꯨ ꯀꯨꯏꯗ꯭ꯔꯦꯕ ꯉꯁꯤ ꯇꯥꯡ ꯉꯁꯤ ꯇꯥꯡ ꯀꯩꯅꯣꯅꯦ ꯇꯔꯨꯛ ꯂꯨꯍꯣꯡꯕ ꯇꯥꯡ ꯀꯩꯅꯣ ꯀꯩꯅꯣꯗꯅꯦꯕ ꯇ꯭ꯔꯥꯉꯥꯗꯅꯦꯕ ꯍꯣꯏ ꯍꯣꯏ ꯈꯜꯍꯟꯒꯦ ꯋꯥ ꯋꯥ ꯌꯥꯝ ꯏꯆꯥꯅꯨꯄꯤꯗꯣ ꯋꯥ ꯌꯥꯝ ꯄꯦꯠꯄꯅꯦꯕ ꯃꯥꯗꯤ ꯂꯥꯏ ꯀꯣꯟꯒꯤꯁꯦ ꯑꯩꯈꯣꯏꯒꯤ ꯀꯩꯅꯣꯒꯤ ꯄꯤꯊ꯭ꯔꯥꯏꯒꯤꯒ ꯇꯧꯋꯤꯗꯅ ꯃꯥꯗꯤ ꯑꯉꯥꯡꯕ ꯑꯁꯪ ꯂꯩꯕ꯭ꯔꯀ ꯇꯧꯔꯛꯀꯅꯦꯕ ꯃꯥꯗꯤ ꯑꯗꯨꯃꯥꯏꯅ ꯇꯧꯒꯜꯂꯦ ꯃꯥꯗꯤ ꯂꯩꯔꯣꯏꯗꯕ ꯄꯣꯠꯁꯤ ꯑꯗꯨꯝꯕ ꯉꯥꯛꯇꯅꯤ ꯃꯥ ꯑꯁꯪꯕ ꯂꯩꯕꯔꯥ ꯑꯃꯨꯕ ꯂꯩꯕꯔꯥ ꯀꯥꯏꯅ ꯇꯧꯔꯛꯀꯅꯤꯕ ꯃꯥꯗꯤ ꯑꯁ ꯋꯥꯗꯤ ꯐꯖꯅ ꯄꯦꯠꯄꯖꯥꯠꯅꯤ ꯃꯥꯗꯤ ꯀꯃꯥꯏꯅ ꯇꯧꯅꯤ ꯀꯂꯔ ꯂꯩꯕ꯭ꯔꯣ ꯑꯗꯨꯝꯕꯗ ꯃꯆꯨ ꯃꯆꯨ ꯄꯤꯊ꯭ꯔꯥꯏꯒꯤꯗꯣ ꯎꯝ ꯎꯝ ꯎꯝ ꯑꯗꯨꯅꯦ ꯑꯩꯅ ꯑꯗꯨꯃꯥꯏꯅ ꯇꯧꯒꯦ ꯂꯧꯕ ꯂꯥꯛꯑꯒꯦ ꯑꯗꯨꯗꯤ ꯑꯣ ꯍꯌꯦꯡ ꯂꯥꯛꯑꯣꯔꯥ ꯍꯣꯔꯦꯟ ꯅꯨꯡꯗꯥꯡꯋꯥꯏꯔꯝ ꯂꯥꯛꯑꯣꯔꯥ ꯑꯗꯨꯗꯤ ꯐꯔꯦ ꯑꯗꯨꯗꯤ ꯍꯧꯖꯤꯛ ꯂꯥꯛꯑꯒꯦ ꯑꯗꯨꯗꯤ ꯊꯝꯃꯒꯦ ꯑꯗꯨꯗꯤ ꯍꯧꯖꯤꯛ ꯍꯧꯖꯤꯛ ꯑꯩ ꯂꯣꯏꯁꯤꯜꯂꯛꯑꯒꯦ ꯑꯗꯨꯒ ꯂꯥꯛꯑꯒꯦ ꯑꯗꯨꯗꯤ ꯐꯔꯦ ꯐꯔꯦ ꯑꯥ ꯑꯥ ꯊꯝꯃꯣ ꯊꯝꯃꯣ